ꯌꯨꯝꯗ ꯑꯩꯈꯣꯏꯅ ꯍꯩꯀꯣꯜ ꯑꯃ ꯂꯩꯀꯣꯜ ꯑꯃ ꯁꯦꯝꯒꯠꯄ ꯁꯥꯒꯠꯄ ꯃꯇꯝꯗ ꯑꯗꯨꯝ ꯇꯥꯡꯉꯦ ꯍꯥꯏꯇꯥꯔꯦ ꯍꯣꯡꯗꯤ ꯍꯣꯡꯗ꯭ꯔꯦ ꯃꯔꯝꯗꯤ ꯀꯩꯒꯤꯅꯣ ꯍꯥꯏꯔꯒꯗꯤ ꯃꯗꯨꯗ ꯑꯩꯈꯣꯏꯅ ꯍꯥꯏꯕꯗꯤ ꯂꯩꯕꯥꯛꯃꯛꯇ ꯑꯩꯈꯣꯏ ꯊꯥꯗꯕ ꯌꯥꯗꯦ ꯑꯗꯒꯤ ꯃꯗꯨꯒꯤ ꯁꯦꯕꯥ ꯁꯦꯕꯤ ꯇꯧꯗꯕ ꯌꯥꯗꯦ ꯂꯩ ꯑꯃ ꯑꯩꯈꯣꯏꯅ ꯄꯥꯝꯃꯦ ꯍꯥꯏꯔꯒ ꯂꯩ ꯑꯃ ꯂꯩꯔꯨꯕ ꯃꯇꯝꯗꯁꯨ ꯂꯩꯗꯨꯒꯤ ꯄ꯭ꯔꯥꯏꯁꯇꯣ ꯑꯗꯨꯛꯀꯤ ꯃꯇꯤꯛ ꯆꯥꯎꯔꯦꯕ ꯑꯗꯒꯤ ꯍꯩ ꯄꯥꯟꯕꯤ ꯑꯃ ꯑꯣꯏꯔꯣ ꯑꯩꯈꯣꯏ ꯁꯤ ꯄꯥꯝꯃꯦ ꯍꯥꯏꯔꯒꯁꯨ ꯑꯩꯈꯣꯏꯅ ꯀꯣꯝꯂꯥ ꯄꯥꯝꯕꯤ ꯑꯃ ꯄꯥꯝꯃꯦ ꯍꯥꯏꯔꯒꯁꯨ ꯀꯣꯝꯂꯥ ꯄꯥꯝꯕꯤ ꯑꯃꯗ ꯑꯩꯈꯣꯏꯅꯅꯦ ꯄ꯭ꯔꯥꯏꯁꯁꯦ ꯐꯖꯅ ꯄꯥꯟꯕ ꯈꯣꯠꯄ ꯑꯩꯈꯣꯏꯅ ꯂꯩꯕ ꯃꯇꯝꯗ ꯋꯥꯟ ꯊꯥꯎꯖꯟ ꯐꯥꯏꯚ ꯍꯟꯗ꯭ꯔꯦꯠ ꯁꯨꯃꯥꯏꯅ ꯀꯣꯁ ꯑꯣꯏꯌꯦꯕ ꯃꯥꯏ ꯄꯣꯠꯁꯦ ꯑꯗꯨꯅ ꯂꯩ ꯑꯃ ꯂꯩꯕꯗꯁꯨ ꯃꯥꯒꯤ ꯍꯥꯏꯗꯤ ꯄ꯭ꯔꯥꯏꯁꯇꯣ ꯑꯗꯨꯛꯀꯤ ꯃꯇꯤꯛ ꯌꯥꯝꯈ꯭ꯔꯦ ꯑꯗꯨꯅ ꯍꯩꯀꯣꯜ ꯑꯃ ꯂꯩꯀꯣꯜ ꯑꯃ ꯑꯩꯈꯣꯏꯅ ꯁꯦꯝꯕ ꯁꯥꯕ ꯃꯇꯝꯗ ꯑꯗꯨꯛꯀꯤ ꯃꯇꯤꯛ ꯇꯥꯡꯉꯦ ꯍꯥꯏꯇꯥꯔꯦꯅꯦ ꯄꯩꯁꯥꯁꯦ ꯑꯗꯨꯒ ꯃꯗꯨꯁꯤꯅ ꯍꯣꯡꯕꯗꯤ ꯍꯣꯡꯗ꯭ꯔꯦꯀꯣ ꯃꯌꯥꯝꯁꯦ ꯒꯥꯔꯗꯦꯟ ꯑꯃ ꯑꯩꯈꯣꯏꯅ ꯁꯦꯝꯒꯠꯀꯦ ꯁꯥꯒꯠꯀꯦ ꯌꯨꯝꯒꯤ ꯒꯥꯔꯗꯦꯟ ꯑꯃꯕꯨ ꯑꯣꯏꯔꯣ ꯑꯗꯒꯤ ꯀꯩꯅꯣꯕꯨ ꯑꯣꯏꯔꯣ ꯑꯩꯈꯣꯏꯅ ꯁꯦꯝꯒꯠꯄ ꯁꯥꯒꯠꯄ ꯃꯇꯝꯗ ꯄꯩꯁꯥꯁꯦ ꯑꯗꯨꯝ ꯇꯥꯡꯅ ꯆꯪꯉꯦ ꯍꯥꯏꯇꯥꯔꯦ